ꯍꯂꯣ

ꯑꯩ ꯀꯔꯤ ꯆꯐꯨꯗꯣ

ꯑꯩ ꯀꯔꯤ ꯆꯐꯨꯗꯨ ꯂꯩꯒꯦ ꯇꯧꯕꯅꯦ ꯑꯗꯣ ꯑꯩ ꯅꯨꯃꯤꯠ ꯇꯔꯥꯃꯉꯥꯅꯤꯔꯣꯝ ꯃꯅꯤꯄꯨꯔꯗ ꯂꯥꯛꯄ ꯑꯗꯨꯗꯣ ꯆꯐꯨꯗꯨ ꯃꯃꯜ ꯀꯌꯥ ꯄꯤꯔꯤꯅꯣ ꯎꯝ ꯌꯣꯕꯤ ꯆꯐꯨꯗꯨ ꯄꯥꯝꯕ ꯑꯆꯧꯕ ꯑꯆꯧꯕꯗ ꯄꯥꯝꯕ ꯀꯦ ꯖꯤ ꯃꯉꯥ ꯆꯟꯕꯗꯨ ꯃꯉꯥꯔꯣꯝꯇ ꯂꯧꯒꯦꯅ ꯇꯧꯕ ꯀꯦ ꯖꯤ ꯃꯉꯥ ꯆꯟꯕꯗꯣ ꯃꯉꯥꯔꯣꯝꯇ ꯂꯧꯒꯦꯅ ꯇꯧꯕ ꯑꯣ ꯑꯗꯨ ꯆꯃꯥꯄꯜ ꯑꯗꯨꯃꯛꯇ ꯄꯤꯕ ꯉꯝꯒꯗ꯭ꯔꯣ ꯑꯣ ꯃꯆꯥ ꯑꯣꯏꯔꯁꯨ ꯃꯌꯥꯏ ꯑꯣꯏꯔꯞ ꯇꯧꯕꯗꯁꯨ ꯂꯧꯒꯦ ꯑꯗꯨ ꯃꯑꯣꯡꯗꯨ ꯈꯔ ꯐꯖꯕ ꯑꯗꯨꯒꯨꯝꯕꯗ ꯄꯥꯝꯕ ꯑꯗꯣ ꯆꯐꯨꯗꯨꯒꯤ ꯃꯑꯣꯡ ꯃꯇꯧꯗꯨ ꯑꯩꯗꯤ ꯈꯪꯗꯤꯌꯦ ꯑꯗꯣ ꯑꯃꯨꯛꯇ ꯍꯥꯏꯔꯛꯀꯦꯔꯣ ꯎꯝ ꯑꯗꯨꯅꯦ ꯑꯩꯁꯨ ꯃꯑꯣꯡ ꯃꯇꯧꯗꯣ ꯈꯪꯗꯝꯅꯤꯅ ꯑꯃꯨꯛꯇ ꯍꯪꯒꯦ

ꯑꯩꯁꯤ ꯑꯁꯤꯉꯝꯗ ꯂꯩꯒꯦꯅ ꯈꯟꯕ ꯑꯗꯨꯗꯣ ꯁꯨꯝ ꯅꯨꯡꯉꯥꯏꯕ ꯂꯝ ꯑꯇꯩ ꯂꯩꯔꯤꯕ꯭ꯔꯥ ꯑꯗꯨꯗꯨꯁꯨ ꯑꯗꯨꯝ ꯈꯟꯕ ꯀꯥ ꯑꯇꯩ ꯑꯆꯧꯕ ꯑꯆꯧꯕ ꯑꯄꯤꯛꯄꯁꯨ ꯂꯩꯕꯅꯤꯅ ꯈꯤꯇꯪ ꯆꯥꯎꯕꯗ ꯐꯒꯗ꯭ꯔꯥꯅ ꯑꯩꯈꯣꯏ ꯑꯍꯨꯝ ꯃꯔꯤꯔꯣꯝ ꯂꯥꯛꯄꯅꯤ ꯃꯈꯣꯏꯁꯨ ꯌꯥꯎꯅ ꯂꯧꯅꯗꯣꯔꯤꯃꯤ ꯑꯗꯨꯝ ꯇꯔꯥ ꯀꯨꯟꯂꯣꯝꯗꯤ ꯂꯧꯒꯅꯦꯗꯤ ꯍꯥꯏꯌꯦ ꯇꯔꯥ ꯀꯨꯟꯂꯣꯝꯗꯤ ꯂꯧꯒꯅꯤ ꯍꯥꯏꯌꯦꯕ ꯄꯨꯂꯞ ꯑꯗ ꯈꯨꯗꯛꯇꯅꯤ ꯊꯤꯅꯕ ꯑꯗꯨꯅꯤ ꯃꯃꯜꯗꯣ ꯈꯔ ꯇꯥꯔꯣ ꯌꯥꯝꯅꯗꯤ ꯍꯥꯏꯔꯛꯑꯅꯣꯅ ꯑꯗꯨꯅꯤ ꯍꯥꯏꯁꯦ ꯍꯣꯏ ꯍꯣꯏ ꯊꯝꯃꯒꯦ ꯕꯥꯏ